ꯍꯥꯎ ꯅꯨꯡꯉꯥꯏꯔꯤꯕꯣ

ꯑꯩꯁꯨ ꯅꯨꯡꯉꯥꯏꯔꯤꯌꯦ ꯍꯣꯏ ꯍꯥꯏꯔꯛꯑꯣ

ꯑꯣ ꯀꯔꯤ ꯄ꯭ꯂꯥꯟꯅꯣ ꯍꯣꯏ

ꯍꯣꯏ ꯌꯥꯏꯅꯦ ꯆꯠꯁꯤꯅꯦ

ꯍꯣꯏ ꯍꯣꯏ ꯍꯣꯏ ꯑꯩꯒꯤ ꯂꯥꯡ ꯂꯥꯡꯗꯤ ꯂꯩꯌꯦ ꯑꯩꯉꯣꯟꯗꯗꯤ

ꯂꯩꯌꯦ ꯂꯩꯌꯦ

ꯍꯣꯏ ꯍꯣꯏ ꯌꯥꯏ ꯌꯥꯏ ꯍꯣꯏ ꯍꯣꯏ ꯍꯣꯏ ꯄꯨꯔꯛꯀꯦ ꯄꯨꯔꯛꯀꯦ